ꯑꯩꯒꯤ ꯈꯨꯡꯒꯪꯗ ꯀꯣꯛ ꯆꯤꯛꯄ ꯐꯍꯟꯅꯅꯕ ꯃꯃꯤꯡ ꯂꯩꯔꯕ ꯌꯨꯝꯗ ꯂꯥꯏꯌꯦꯡꯕꯒꯤ ꯃꯑꯣꯡ ꯈꯔꯗꯨꯗꯤ ꯑꯩꯈꯣꯏꯅ ꯍꯥꯏꯕꯗꯤ ꯑꯩꯈꯣꯏꯒꯤ ꯌꯨꯝꯗ ꯍꯧꯅꯔꯤꯕ ꯅꯤꯝꯁꯩꯖꯥꯛ ꯅꯤꯝꯁꯩꯖꯥꯛ ꯃꯅꯥꯁꯦ ꯑꯩꯈꯣꯏꯅ ꯐꯖꯅ ꯃꯁꯤ ꯍꯦꯛꯎꯔꯒ ꯑꯩꯈꯣꯏꯅ ꯃꯁꯤ ꯐꯖꯅ ꯆꯥꯝꯊꯣꯛꯕ ꯆꯥꯝꯊꯣꯛꯑꯒ ꯃꯁꯦ ꯑꯩꯈꯣꯏꯅ ꯅꯨꯡꯁꯨꯗ ꯑꯣꯏꯒꯦꯔꯥ ꯒ꯭ꯔꯥꯟꯗꯔꯗ ꯑꯣꯏꯒꯦꯔꯥ ꯃꯁꯤ ꯇꯛꯈꯥꯏꯔꯒ ꯑꯩꯈꯣꯏꯅ ꯇꯛꯈꯥꯏꯔꯒ ꯃꯥꯒꯤ ꯃꯅꯥꯗꯨ ꯀꯨꯞꯍꯜꯂꯒ ꯃꯍꯤꯗꯨ ꯍꯥꯏꯕꯗꯤ ꯁꯨꯝꯖꯤꯜꯂꯒ ꯇꯩꯕꯕꯨ ꯑꯣꯏꯔꯁꯨ ꯅꯠꯇ꯭ꯔꯒꯅ ꯃꯗꯨ ꯃꯅꯥꯗꯨ ꯊꯣꯝꯖꯤꯟꯕꯤꯕ ꯑꯣꯏꯔꯁꯨ ꯊꯣꯝꯖꯤꯜꯂꯒ ꯈꯨꯠꯅ ꯑꯩꯈꯣꯏ ꯇꯞ ꯇꯞ ꯇꯞ ꯇꯞ ꯊꯥꯕꯒꯤ ꯃꯑꯣꯡꯗ ꯁꯨꯃꯥꯏꯅ ꯊꯝꯕꯤꯔꯒ ꯀꯣꯛꯁꯤ ꯏꯪꯊꯍꯜꯂꯒ ꯑꯩꯈꯣꯏꯅ ꯀꯣꯛꯁꯤ ꯆꯤꯛꯄꯒꯤ ꯑꯁꯤꯒꯨꯝꯂꯕ ꯍꯥꯏꯕꯗꯤ ꯑꯁꯤꯒꯨꯝꯂꯕ ꯂꯥꯏꯌꯦꯡ ꯑꯁꯤꯅꯁꯨ ꯀꯣꯛ ꯆꯤꯛꯄ ꯐꯍꯜꯂꯤ ꯍꯥꯏꯖꯅꯤꯡꯉꯤ ꯑꯃꯔꯣꯝꯗ ꯑꯩꯈꯣꯏꯅ ꯀꯣꯛ ꯆꯤꯛꯄꯁꯦ ꯍꯥꯏꯕꯗꯤ ꯃꯤ ꯍꯥꯏꯕꯗꯤ ꯃꯥꯂꯤꯁ ꯇꯧꯕ ꯍꯩꯕ ꯃꯤ ꯑꯃ ꯍꯥꯏꯕꯗꯤ ꯑꯩꯈꯣꯏꯅ ꯂꯧꯁꯤꯜꯂꯒ ꯃꯗꯨ ꯑꯩꯈꯣꯏꯒꯤ ꯀꯣꯛ ꯀꯣꯛꯀꯤ ꯁꯔꯨꯛꯇ ꯃꯥꯂꯤꯁ ꯇꯧꯍꯟꯕ ꯍꯥꯏꯗꯤ ꯁꯝꯁꯤ ꯄꯥꯏꯍꯟꯕ ꯇꯞꯅ ꯇꯞꯅ ꯑꯗꯨꯗꯒꯤ ꯑꯩꯈꯣꯏꯒꯤ ꯂꯥꯏꯕꯛꯅꯆꯤꯡꯕꯁꯤ ꯑꯩꯈꯣꯏ ꯇꯞꯅ ꯇꯞꯅ ꯅꯥꯜꯍꯟꯕ ꯍꯥꯏꯕꯅꯆꯤꯡꯕ ꯑꯁꯤꯒꯨꯝꯂꯕ ꯈꯔꯁꯤꯁꯨ ꯀꯣꯛ ꯆꯤꯛꯄꯗ ꯌꯥꯝꯅ ꯅꯨꯡꯉꯥꯏꯕ ꯑꯐꯕ ꯃꯁꯤ ꯂꯥꯏꯌꯦꯡꯒꯤ ꯃꯦꯊꯠꯅꯤ ꯑꯩꯈꯣꯏ ꯈꯨꯡꯒꯪꯒꯤ ꯑꯣꯏꯅꯗꯤ ꯑꯃꯗꯤ ꯑꯩꯈꯣꯏꯅ ꯃꯁꯤ ꯃꯩ ꯂꯥꯡ ꯃꯨꯊꯠꯂꯒ ꯌꯥꯝꯅ ꯆꯤꯛꯄ ꯃꯐꯝꯗ ꯑꯩꯈꯣꯏꯅ ꯃꯩ ꯂꯥꯡ ꯃꯨꯊꯠꯂꯒ ꯌꯥꯝ ꯏꯪꯊꯕ ꯃꯥꯏꯟ ꯐ꯭ꯔꯦꯁ ꯑꯣꯏꯕ ꯃꯐꯝ ꯑꯃꯗ ꯑꯩꯈꯣꯏꯅ ꯀꯥ ꯑꯃꯗ ꯊꯣꯡ ꯂꯣꯟꯁꯤꯜꯂꯒ ꯍꯥꯏꯕꯗꯤ ꯀꯣꯛꯁꯤ ꯉꯥꯛꯇꯪ ꯍꯥꯏꯕꯗꯤ ꯌꯥꯝꯅ ꯃꯣꯟꯕ ꯃꯣꯜ ꯑꯃꯗ ꯑꯩꯈꯣꯏꯅ ꯍꯤꯞꯊꯔꯒ ꯉꯥꯛꯇꯪ ꯃꯤꯠꯁꯦ ꯎꯏꯁꯤꯜꯂꯒ ꯍꯥꯏꯕꯗꯤ ꯃꯥꯏꯟꯁꯦ ꯐ꯭ꯔꯦꯁ ꯑꯣꯏꯍꯜꯂꯒ ꯀꯣꯛ ꯀꯣꯛꯇ ꯌꯩꯍꯟꯗꯅ ꯍꯥꯏꯕꯗꯤ ꯅꯨꯡꯉꯥꯏꯕ ꯋꯥꯈꯜ ꯈꯜꯂꯒ ꯉꯍꯥꯛꯇꯪ ꯃꯤꯠꯁꯤ ꯎꯏꯁꯤꯜꯂꯒ ꯅꯨꯡꯉꯥꯏ ꯅꯨꯡꯉꯥꯏꯕ ꯋꯥꯈꯜ ꯈꯜꯂꯒ ꯑꯩꯈꯣꯏꯅ ꯀꯣꯛ ꯑꯁꯤ ꯏꯪꯊꯍꯟꯕ ꯑꯁꯤꯁꯨ ꯍꯥꯏꯕꯗꯤ ꯀꯣꯛ ꯆꯤꯛꯄꯒꯤ ꯂꯥꯏꯌꯦꯡ ꯃꯈꯜ ꯑꯃꯅꯤ ꯍꯥꯏꯖꯅꯤꯡꯉꯤ ꯑꯁꯨꯃꯥꯏꯅ ꯇꯧꯗꯅ ꯑꯩꯈꯣꯏꯅ ꯍꯥꯏꯗꯤ ꯐ꯭ꯔꯤꯖꯇ ꯂꯩꯕ ꯕꯥꯔꯞ ꯃꯁꯤꯁꯨ ꯑꯩꯈꯣꯏꯅ ꯀꯔꯤ ꯀꯣꯛ ꯑꯁꯤꯗ ꯑꯩꯈꯣꯏꯅ ꯇꯞ ꯇꯞꯅ ꯑꯩꯈꯣꯏꯒꯤ ꯂꯥꯏꯕꯛ ꯑꯁꯤꯗ ꯑꯌꯤꯡꯕ ꯕꯔꯞꯇꯨ ꯇꯞꯅ ꯇꯞꯅ ꯊꯣꯝꯕꯤꯕ ꯑꯁꯤꯅꯆꯤꯡꯕꯁꯤꯡ ꯑꯁꯦ ꯑꯩꯈꯣꯏꯒꯤ ꯈꯨꯡꯒꯪꯒꯤ ꯂꯥꯏꯌꯦꯡ ꯃꯈꯜꯁꯤꯡꯅꯤ ꯍꯥꯏꯖꯅꯤꯡꯉꯤ